ꯑꯩꯈꯣꯏꯅ ꯁꯟꯅ ꯋꯥꯏꯕ ꯆꯤꯛꯄ ꯂꯤꯟꯅ ꯆꯤꯛꯄ ꯑꯃꯁꯨꯡ ꯇꯤꯟ ꯀꯥꯡꯅ ꯆꯤꯛꯄꯗꯒꯤ ꯉꯥꯛꯊꯣꯛꯅꯕꯒꯤꯗꯃꯛ ꯀꯔꯤ ꯇꯧꯕ ꯂꯝꯕꯤ ꯄꯥꯝꯕꯩ ꯂꯩ ꯍꯥꯏꯔꯒꯗꯤ ꯑꯩꯈꯣꯏꯅ ꯁꯟꯅ ꯋꯥꯏꯍꯜꯂꯣꯏꯒꯦ ꯍꯥꯏꯔꯒꯗꯤ ꯑꯩꯈꯣꯏ ꯃꯥꯒꯤ ꯃꯃꯥꯡꯗ ꯆꯠꯄꯤꯗꯕ ꯃꯇꯨꯡꯗ ꯆꯠꯄꯤꯕ ꯑꯗꯨꯒ ꯃꯉꯣꯟꯗꯒꯤ ꯈꯔ ꯗꯤꯁꯇꯦꯟꯁ ꯈꯔ ꯂꯥꯞꯅ ꯆꯠꯄ ꯇꯥꯔꯦ ꯈꯔ ꯂꯥꯞꯅ ꯂꯩꯕ ꯇꯥꯔꯦ ꯃꯅꯥꯛ ꯆꯪꯗꯕ ꯆꯪꯉꯒꯁꯨ ꯃꯥꯅ ꯀꯔꯤ ꯐꯤꯕꯝ ꯂꯩꯔꯦ ꯍꯥꯏꯕꯗꯨ ꯌꯦꯡꯉꯒ ꯐꯖꯅ ꯆꯦꯛꯁꯤꯟꯅ ꯆꯪꯕꯤꯕ ꯑꯗꯨꯒ ꯂꯤꯟꯅ ꯆꯤꯛꯇꯅꯕꯒꯤ ꯄꯥꯝꯕꯩ ꯍꯥꯏꯔꯒꯗꯤ ꯑꯩꯈꯣꯏꯅ ꯑꯁꯣꯡꯕ ꯖꯪꯒꯟꯒꯨꯝꯕ ꯑꯣꯔ ꯅꯥꯄꯤꯒꯨꯝꯕ ꯂꯩꯕ ꯃꯐꯝ ꯄꯥꯠ ꯏꯁꯤꯡ ꯀꯥꯂꯦꯟꯗ ꯑꯣꯏꯔꯒꯗꯤ ꯄꯥꯠꯀꯤ ꯑꯩꯈꯣꯏꯒꯤ ꯐꯥꯝꯒꯤ ꯃꯥꯒꯤ ꯄꯂꯤꯁꯤꯡ ꯑꯗꯨꯒꯨꯝꯕ ꯆꯠꯄꯤꯗꯕ ꯂꯧꯕꯨꯛ ꯂꯝꯍꯥꯡꯗ ꯆꯠꯇꯕ ꯅꯨꯡꯁꯥ ꯀꯟꯅ ꯁꯥꯕ ꯃꯇꯝꯗ ꯑꯩꯈꯣꯏꯅ ꯂꯧꯕꯨꯛ ꯂꯝꯍꯥꯡꯗ ꯌꯥꯝ ꯇꯣꯏꯅ ꯆꯠꯄꯤꯗꯕ ꯑꯁꯤꯒꯨꯝꯕꯁꯤ ꯇꯧꯔꯒꯗꯤ ꯑꯩꯈꯣꯏꯅ ꯂꯤꯟꯅ ꯆꯤꯛꯄ ꯑꯃꯁꯨꯡ ꯁꯟꯅ ꯋꯥꯏꯕ ꯅꯠꯇ꯭ꯔ ꯆꯤꯛꯄꯁꯤꯗꯒꯤ ꯀꯟꯊꯣꯛ ꯉꯥꯛꯊꯣꯛꯄ ꯉꯝꯒꯅꯤ ꯍꯥꯏꯅ ꯈꯟꯖꯩ ꯑꯩꯒꯤ ꯋꯥꯈꯜꯗ ꯑꯗꯣ ꯇꯤꯟꯁꯤꯁꯨ ꯇꯤꯟꯁꯤ ꯀꯔꯝꯕ ꯃꯐꯝꯗ ꯂꯩ ꯑꯃꯣꯠꯄꯒꯨꯝꯕ ꯑꯗꯨꯒ ꯈꯔ ꯑꯃꯝꯕ ꯖꯒꯥ ꯑꯃꯣꯠꯄ ꯃꯅꯝ ꯅꯝꯊꯤꯕ ꯑꯁꯤꯒꯨꯝꯕ ꯃꯐꯝꯗ ꯂꯩꯒꯜꯂꯤ ꯑꯗꯨ ꯑꯩꯈꯣꯏꯅ ꯇꯤꯟꯅ ꯆꯤꯛꯍꯜꯂꯣꯏꯒꯦ ꯍꯥꯏꯔꯒꯗꯤ ꯑꯁꯤꯁꯨ